ꯃꯅꯤꯄꯨꯔꯤ ꯑꯁꯤ ꯚꯥꯔꯠꯀꯤ ꯃꯅꯤꯄꯨꯔꯗ ꯉꯥꯡꯅꯔꯤꯕ ꯇꯤꯕꯦꯇꯣ ꯕꯔꯃꯟ ꯂꯣꯟ ꯑꯃꯅꯤ ꯃꯁꯤꯗ ꯃꯩꯇꯩ ꯏꯁꯀ꯭ꯔꯤꯞ ꯁꯤꯖꯤꯟꯅꯩ ꯑꯃꯁꯨꯡ ꯏꯪꯂꯤꯁꯀꯨꯝꯕ ꯅꯟ ꯇꯣꯅꯦꯜ ꯂꯣꯟꯁꯤꯡꯒ ꯃꯥꯟꯅꯗꯅ ꯇꯣꯅꯦꯜ ꯐꯣꯅꯦꯇꯤꯛꯁ ꯌꯥꯎꯔꯤ ꯃꯅꯤꯄꯨꯔꯤ ꯑꯁꯤ ꯍꯤꯟꯗꯤꯒ ꯃꯥꯟꯅꯕ ꯑꯗꯨꯕꯨ ꯏꯪꯂꯤꯁꯀꯤ ꯁꯞꯖꯦꯛ ꯚꯥꯞ ꯑꯣꯞꯖꯦꯛꯀꯤ ꯑꯣꯗꯔꯒꯤ ꯑꯀꯛꯅꯕ ꯁꯞꯖꯦꯛ ꯑꯣꯞꯖꯦꯛ ꯚꯥꯞ ꯋꯥꯍꯩ ꯑꯣꯗꯔ ꯑꯃꯒꯤ ꯃꯇꯨꯡ ꯏꯟꯅ ꯆꯠꯂꯤ ꯃꯁꯤꯒꯤ ꯋꯥꯍꯩ ꯄꯔꯦꯡ ꯑꯁꯤꯗ ꯁꯪꯁꯀ꯭ꯔꯤꯠꯀꯤ ꯏꯟꯐ꯭ꯂꯨꯌꯦꯟꯁꯤꯡ ꯌꯥꯎꯔꯤ ꯀꯜꯆꯔꯒꯤ ꯑꯣꯏꯕ ꯃꯑꯣꯡꯗ ꯃꯅꯤꯄꯨꯔꯤ ꯑꯁꯤ ꯇ꯭ꯔꯦꯗꯤꯁꯅꯦꯜ ꯗꯥꯟꯁ ꯑꯃꯁꯨꯡ ꯐꯣꯛꯂꯣꯔꯗ ꯌꯥꯝꯅ ꯌꯥꯎꯋꯤ ꯏꯪꯂꯦꯁ ꯅꯠꯇ꯭ꯔꯒ ꯍꯤꯟꯗꯤꯒꯨꯝꯕ ꯃꯥꯂꯦꯝꯒꯤ ꯑꯣꯏꯕ ꯍꯥꯟꯅ ꯉꯥꯡꯅꯔꯤꯕ ꯂꯣꯟꯁꯤꯡꯒ ꯆꯥꯡꯗꯝꯅꯕꯗ ꯃꯅꯤꯄꯨꯔꯤ ꯂꯣꯟꯅ ꯇꯣꯞ ꯇꯣꯞꯄ ꯑꯃꯁꯨꯡ ꯀꯜꯆꯔ ꯃꯤꯠꯌꯦꯡ ꯑꯃ ꯄꯤꯔꯤ ꯃꯁꯤꯅ ꯚꯥꯔꯠꯀꯤ ꯂꯦꯡꯒ꯭ꯋꯦꯖꯇꯤꯛ ꯂꯦꯟꯁꯀꯦꯞꯀꯤ ꯇꯣꯞ ꯇꯣꯞꯄ ꯇꯦꯄꯦꯆ꯭ꯔꯤ ꯑꯃ ꯎꯠꯂꯤ